ꯍꯜꯂꯣ ꯇꯥꯏꯌꯦ ꯇꯥꯏꯌꯦ

ꯌꯥꯏꯌꯦ ꯌꯥꯏꯌꯦ ꯆꯠꯁꯤꯅꯦ ꯅꯨꯡꯉꯥꯏꯅꯤ

ꯌꯥꯏꯅꯦ ꯅꯨꯡꯉꯥꯏꯅ ꯕꯦꯀꯦꯁꯟ ꯑꯣꯏꯅ ꯆꯠꯊꯣꯛꯎꯕ ꯌꯥꯏꯅꯦ ꯍꯣꯏ ꯆꯠꯁꯦ ꯎꯝ ꯀꯔꯝ ꯀꯥꯟꯗ ꯆꯠꯁꯤꯒꯦ ꯇ꯭ꯋꯦꯟꯇꯤ ꯁꯤꯛꯁꯇ ꯑꯦ ꯈ꯭ꯔꯤꯁꯃꯥꯁ ꯇꯧꯕꯗꯤ ꯇ꯭ꯋꯦꯟꯇꯤ ꯐꯥꯏꯕꯇꯩ ꯆꯠꯄꯅ ꯐꯔꯣꯏꯗ꯭ꯔꯣ ꯎꯝ ꯑꯗꯨ ꯑꯣꯏꯔꯗꯤ ꯁꯨꯃꯥꯏ ꯇꯧꯔꯁꯦ ꯅꯨꯡꯊꯤꯜꯗ ꯀꯦꯔꯣꯜ ꯌꯥꯎꯔꯝꯂꯒ ꯅꯨꯃꯤꯗꯥꯡꯗꯩ ꯑꯗꯨꯝ ꯆꯠꯂꯁꯦ ꯅꯨꯃꯤꯗꯥꯡꯗ ꯑꯗꯨꯝ ꯅꯥꯏꯠ ꯖꯔꯅꯤ ꯑꯣꯏꯅ ꯅꯨꯡꯉꯥꯏꯅꯤꯅ ꯑꯗꯨꯁꯨ ꯎꯝ ꯑꯗꯨꯝ ꯅꯨꯃꯤꯗꯥꯡꯒꯤ ꯆꯠꯇꯣꯔꯕꯅꯤꯅꯀꯣ ꯑꯗꯨꯝ ꯍꯣꯇꯦꯜꯗꯒꯤ ꯑꯣꯗꯔ ꯈꯔ ꯇꯧꯔꯒ ꯄꯨꯔꯁꯦ ꯑꯗꯨꯒ ꯅꯨꯃꯤꯗꯥꯡꯒꯤꯗꯤ ꯑꯗꯨꯝ ꯑꯗꯨꯃꯥꯏꯅ ꯂꯦꯜꯂꯒ ꯑꯌꯨꯛꯇꯨꯅ ꯑꯗꯨꯝ ꯑꯥꯗ ꯀꯃꯥꯏ ꯀꯃꯥꯏ ꯇꯧꯏ ꯈꯣꯠꯂꯤ ꯍꯥꯏꯅ ꯇꯧꯔꯒ ꯇꯧꯔꯁꯤꯅꯦ ꯌꯥꯏꯅꯦ ꯆꯠꯁꯦ

ꯍꯣꯏ ꯍꯣꯏ ꯑꯆꯥꯄꯣꯠ ꯆꯥꯛ ꯈꯔ ꯀꯩꯅꯣ ꯑꯗꯨꯝ ꯅꯨꯃꯤꯗꯥꯡꯒꯤ ꯑꯣꯏꯅꯀꯣ ꯑꯣꯗꯔ ꯇꯧꯔꯝꯂꯒ ꯇꯧꯔ ꯄꯨꯔꯒ ꯆꯜꯂꯒ ꯑꯥꯗ ꯅꯨꯃꯤꯗꯥꯡꯁꯤ ꯂꯦꯜꯂꯒ ꯑꯌꯨꯛꯇ ꯄ꯭ꯔꯣꯒ꯭ꯔꯥꯝꯗꯣ ꯌꯥꯎꯔ ꯂꯣꯏꯔꯦ ꯍꯣꯏ ꯍꯣꯏ ꯆꯠꯁꯦ ꯌꯥꯏ ꯎꯝ ꯍꯣꯏ ꯍꯣꯏ